ꯎꯝ ꯍꯜꯂꯣ ꯍꯥꯎ ꯑꯣ ꯑꯌꯨꯛꯇꯒꯤ ꯄꯨꯡ ꯇꯔꯨꯛ ꯑꯗꯥꯏꯗꯒꯤ ꯌꯥꯎꯔꯤ ꯌꯥꯎꯋꯦ ꯌꯥꯎꯔꯤ ꯑꯣ ꯀꯨꯂꯤ ꯍꯋꯥꯏꯅ ꯌꯥꯡꯈꯩ ꯊꯕꯤꯅ ꯀꯨꯟ ꯑꯗꯒꯤ ꯇꯣꯔꯣꯕꯣꯠꯅ ꯄꯤꯁ ꯑꯃꯗ ꯂꯨꯄꯥ ꯌꯥꯡꯈꯩ ꯑꯗꯨꯅꯤ ꯍꯥ ꯗꯁꯥꯀꯨꯁꯥ ꯀꯨꯟꯊ꯭ꯔꯥ ꯑꯣ ꯁꯦꯝꯗꯤꯅꯦ ꯀꯤ ꯖꯤꯗ ꯂꯨꯄꯥ ꯆꯅꯤ ꯃꯧꯁꯃꯤꯔꯣ ꯃꯧꯁꯃꯤꯅ ꯆꯥꯝ ꯌꯥꯡꯈꯩ ꯃꯧꯁꯃꯤꯒ ꯀꯣꯝꯂꯥꯒ ꯀꯣꯝꯂꯥꯒ ꯃꯧꯁꯃꯤꯅꯁꯨ ꯍꯦꯟꯕꯅꯦ ꯀꯣꯝꯂꯥꯅ ꯑꯃꯨꯛ ꯈꯔ ꯇꯥꯕꯅꯦ ꯀꯣꯝꯂꯥ ꯂꯨꯄꯥ ꯆꯥꯝꯃ ꯒꯖꯔꯗꯤ ꯒꯖꯔ ꯌꯥꯎꯏ ꯀꯤ ꯖꯤꯗ ꯅꯤꯐꯨ ꯑꯣ ꯅꯪꯅ ꯄꯥꯝꯃꯤꯁꯤꯅ ꯀꯔꯤ ꯀꯔꯤꯅꯣ ꯑꯗꯨꯒꯤ ꯄꯣꯠꯇꯣ ꯍꯪꯒꯥꯝ ꯃꯨꯂꯥꯗꯤ ꯌꯥꯎꯗꯦ

ꯀꯣꯕꯤ ꯁꯔꯒꯣꯝꯂꯣ ꯑꯗꯨꯒꯨꯝꯕꯗꯣ ꯑꯝꯇ ꯌꯥꯎꯗꯦ ꯑꯣ ꯅꯨꯡꯗꯥꯡ ꯋꯥꯏꯔꯝꯕꯥꯎ ꯍꯣ ꯍꯣꯔꯦꯟ ꯅꯨꯡꯗꯥꯡ ꯋꯥꯏꯔꯝ ꯂꯥꯛꯑꯣ ꯄꯨꯡ ꯇꯔꯨꯛ ꯇꯔꯦꯠ ꯑꯗꯥꯏꯕꯥꯎꯒꯤ ꯃꯅꯨꯡꯗ ꯑꯗꯨꯝ ꯂꯥꯛꯑꯣ ꯅꯨꯃꯤꯠ ꯇꯥꯔꯥ ꯑꯗꯥꯏꯕꯥꯎ ꯐꯝꯒꯅꯤ ꯍꯣꯏ ꯍꯣꯏ ꯉꯥꯏꯒꯦ ꯂꯥꯛꯑꯣ ꯌꯥꯅꯤ ꯉꯥꯏꯔꯝꯒꯦ ꯉꯥꯏꯔꯝꯒꯦ ꯂꯥꯛꯑꯣ ꯍꯣꯏ ꯍꯣꯏ ꯊꯦꯡꯅꯔꯁꯤ

ꯑꯣ ꯂꯧꯑꯣ ꯑꯣ ꯂꯣꯏ ꯌꯥꯎꯏ ꯃꯅꯥ ꯃꯁꯤꯡ ꯑꯇꯩ ꯑꯇꯩ ꯂꯧꯒꯗꯧꯕꯁꯤꯡꯁꯨ ꯌꯥꯎꯔꯤ ꯎꯝ ꯍꯣꯏ ꯊꯝꯃꯝꯃꯒꯦ ꯍꯌꯦꯡ

ꯌꯥꯎꯋꯦ ꯌꯥꯎꯋꯦ ꯌꯥꯏ ꯌꯥꯏ

ꯅꯪ ꯍꯋꯥꯏ ꯀꯩꯅꯣꯒꯨꯝꯕꯗꯤ ꯂꯧꯔꯣꯏꯗ꯭ꯔꯥ ꯔꯥꯖꯃꯥꯒꯨꯝꯕ ꯔꯥꯖꯃꯥ ꯌꯥꯎꯏ

ꯂꯣ ꯌꯥꯎꯔꯤ ꯂꯣꯏ ꯌꯥꯎꯔꯤ ꯑꯥ ꯑꯣ ꯑꯩ ꯑꯇꯩ ꯅꯪꯅ ꯄꯥꯝꯕ ꯄꯣꯠꯇꯨ ꯂꯥꯛꯑ ꯀꯥꯟꯗ ꯌꯦꯡꯉꯣ ꯑꯗꯨꯝ ꯂꯣꯏ ꯌꯥꯎꯔꯤ ꯌꯥꯎꯔꯤ

ꯌꯥꯎꯔꯤ ꯎꯝ

ꯍꯣꯏ ꯍꯣꯏ ꯎꯝ ꯑꯗꯒꯤ ꯃꯣꯔꯣꯛ ꯑꯇꯦꯛꯄꯒꯗꯤ ꯌꯥꯎꯔꯤ ꯑꯥ ꯎꯝ

ꯂꯣꯏ ꯌꯥꯎꯔꯤ ꯊꯝꯃꯝꯃꯒꯦ ꯂꯣꯏ ꯂꯥꯛꯑꯣ

ꯑꯗꯨꯁꯨ ꯌꯥꯎꯏ

ꯕꯣꯔꯤ ꯌꯥꯎꯗꯦ ꯑꯩꯈꯣꯏꯒꯤ ꯃꯅꯥꯛꯇꯗꯤ ꯂꯩꯕ꯭ꯔꯥ ꯍꯪꯒꯦ ꯑꯥ

ꯆꯝꯄ꯭ꯔꯥ ꯌꯥꯎꯏ ꯑꯥ ꯎꯝ

ꯑꯥ ꯑꯥ ꯑꯧ ꯑꯗ ꯅꯪꯅ ꯃꯅꯥ ꯃꯁꯤꯡ ꯀꯔꯤ ꯀꯔꯤ ꯀꯩꯅꯣꯒꯁꯨ ꯑꯗꯨꯝ ꯂꯣꯏ ꯁꯤꯡꯖꯨ ꯃꯆꯜꯒꯅ ꯂꯣꯏꯅ ꯌꯥꯎꯕꯅꯦ ꯑꯥ

ꯌꯥꯎꯏ ꯌꯥꯎꯏ ꯏꯀꯥꯏ ꯊꯥꯕꯤꯗꯤ ꯂꯩꯇꯔꯦ

ꯑꯥ ꯃꯅꯥꯛ ꯅꯛꯄꯗ ꯑꯁꯥꯏꯗ ꯍꯪꯒꯗꯧ ꯉꯥꯏꯔꯦ ꯃꯣꯏ ꯃꯊꯪ ꯃꯊꯪꯗ ꯑꯗꯨꯗꯤ ꯌꯥꯎꯕꯗꯤ ꯎꯗꯦ ꯏꯀꯥꯏꯊꯕꯤꯗꯤ ꯑꯥ ꯑꯥ

ꯑꯣ ꯐꯗꯤꯒꯣꯝ ꯂꯩꯌꯦ ꯐꯗꯤꯒꯣꯝꯁꯨ ꯂꯣꯏ ꯂꯧꯔꯣ ꯂꯣꯏ ꯊꯝꯕꯤꯔꯝꯃꯒꯦ ꯐꯗꯤꯒꯣꯝꯁꯨ ꯂꯣꯏ ꯊꯝꯕꯤꯔꯝꯃꯒꯦꯕ ꯁꯥ ꯐꯗꯤꯒꯣꯝꯁꯨ ꯂꯩ ꯑꯥ ꯈꯥꯃꯦꯟ ꯕꯥꯔꯃꯥꯁꯤꯀꯥ ꯑꯁꯥꯡꯕ ꯀꯥꯡꯍꯧꯒꯤꯗꯣ ꯑꯗꯨꯁꯨ ꯂꯩ

ꯀꯔꯤ ꯑꯥ ꯍꯣꯏ ꯍꯣꯏ ꯑꯗꯨꯗꯤ ꯊꯝꯃꯝꯒꯦ ꯌꯥꯎꯏ ꯏꯀꯥꯏ ꯊꯕꯤ ꯌꯥꯎꯗꯦꯕ

ꯌꯦꯅꯝꯂꯣ ꯑꯥ

ꯎꯝ ꯍꯣꯏ ꯍꯣꯏ ꯌꯥꯏ ꯃꯤꯅꯤꯠ